ꯍꯜꯂꯣ ꯆꯦꯆꯦ ꯁꯤ ꯏꯌꯥꯔꯂꯥꯏꯟꯒꯤ ꯏꯁꯇꯥꯞ ꯑꯣꯏꯕꯤꯔꯕꯣ ꯑꯣ ꯆꯦꯆꯦ ꯑꯩꯒꯤꯗꯣ ꯀꯩ ꯗꯤꯜꯂꯤꯗꯒꯤ ꯏꯝꯐꯥꯜꯗ ꯂꯥꯛꯄꯅꯦ ꯏꯌꯥꯔꯕꯦꯒ ꯑꯃ ꯄꯥꯡꯈꯤꯕ ꯑꯗꯨꯒꯤ ꯃꯇꯥꯡꯗ ꯈꯪꯕꯗꯣ ꯑꯩꯁꯨ ꯈꯪꯗꯦ ꯊꯝꯃꯝꯃꯦ ꯕꯦꯒꯀꯗꯣ ꯑꯗꯣ ꯂꯩꯔꯝꯗ꯭ꯔꯤꯁꯤꯅꯤ ꯀꯔꯤ ꯍꯥꯏꯕ ꯃꯔꯨꯑꯣꯏꯕꯁꯤ ꯑꯗꯥꯔ ꯀꯩꯀꯥ ꯑꯩꯒꯤ ꯆꯦꯆꯥꯡ ꯃꯌꯥꯝ ꯌꯥꯎꯈꯤ ꯑꯗꯣ ꯆꯦꯆꯦꯈꯣꯏꯅ ꯑꯝꯇ ꯃꯇꯦꯡ ꯄꯥꯡꯕꯤꯌꯨ ꯍꯣꯏ ꯆꯦꯆꯦꯅ ꯍꯧꯖꯤꯛ ꯑꯝꯇ ꯌꯥꯔꯒꯗꯤ ꯊꯤꯕꯤꯌꯣ ꯑꯩꯒꯤ ꯕꯦꯒꯇꯣ ꯌꯥꯝ ꯂꯨꯕꯅꯦ ꯗꯣꯀꯨꯃꯦꯟ ꯀꯩꯀꯥ ꯃꯌꯥꯝ ꯑꯃ ꯌꯥꯎꯈꯤꯕꯅꯦ ꯑꯣ ꯇꯥꯏꯌꯦ ꯆꯦꯆꯦ ꯑꯗꯨꯗꯤ ꯀꯣꯟꯅ ꯃꯔꯛꯇ ꯄꯥꯎ ꯐꯥꯎꯔꯛꯀꯦ ꯑꯗꯣ ꯐꯪꯗ꯭ꯔꯗꯤ ꯆꯦꯆꯦꯈꯣꯏꯅ ꯈꯔ ꯃꯌꯦꯡ ꯄꯥꯡꯗꯨꯅ ꯊꯤꯕꯤꯌꯨ